ꯎꯝ ꯍꯂꯣ ꯚꯥꯏ ꯅꯨꯡꯉꯥꯏꯔꯤꯌꯦ ꯀꯨꯏꯔꯦ ꯑꯗꯨ ꯍꯟꯗꯀꯀꯤ ꯏꯗꯁꯤꯗꯤ ꯑꯩꯈꯣꯏ ꯄꯨꯟꯕꯗꯤ ꯐꯩꯌꯦꯅ ꯈꯜꯂꯦ ꯎꯝ ꯎꯝ ꯎꯝ ꯍꯣꯏꯅꯦ ꯃꯥꯏ ꯃꯥꯏ ꯃꯊꯧ ꯆꯤꯟꯅꯗꯅ ꯉꯁꯥꯏ ꯎꯅꯕꯁꯨ ꯏꯐꯪ ꯐꯪꯅꯗ꯭ꯔꯦ ꯑꯗꯨ ꯍꯟꯗꯛ ꯈꯔ ꯇꯥꯟ ꯆꯥꯔꯤꯉꯩꯁꯤꯗ ꯑꯩꯈꯣꯏ ꯄꯨꯜꯍꯧꯕ ꯑꯩꯁꯨ ꯄꯥꯝꯃꯦꯅ ꯈꯜꯂꯦꯕ ꯑꯩ ꯍꯦꯛꯇ ꯂꯥꯛꯆꯔꯒꯦꯗ ꯑꯗꯨ ꯀꯔꯤ ꯀꯔꯤ ꯃꯊꯦꯜ ꯇꯧꯒꯗꯧꯔꯤꯅꯣ ꯏꯗꯀꯤꯁꯤꯕꯣ ꯎꯝ ꯑꯗꯨ ꯑꯩꯈꯣꯏꯔꯣꯝꯗꯁꯨ ꯑꯝꯇꯪꯗꯤ ꯌꯥꯎꯉꯨꯔꯥꯎꯁꯦ ꯍꯦꯛꯇ ꯄꯥꯛ ꯄꯥꯛ ꯎꯅꯕ ꯌꯥꯕ ꯄꯣꯠꯁꯛ ꯅꯠꯇꯕꯅꯤꯅ ꯎꯝ ꯍꯣꯏꯅꯦ ꯑꯗꯨ ꯉꯥꯡ ꯅꯨꯄꯤꯁꯨ ꯃꯣꯏ ꯃꯄꯥꯝ ꯆꯠꯅꯒꯗꯕ ꯑꯣꯏꯔꯝꯒꯅꯤ ꯍꯣꯏꯅꯦ ꯑꯩꯈꯣꯏꯁꯨꯅꯤ ꯑꯗꯣ ꯅꯪ ꯄꯨꯜꯂꯁꯦ ꯍꯥꯏ ꯇꯥꯔꯕꯗꯤ ꯑꯩꯈꯣꯏꯁꯨ ꯄꯨꯟꯅ ꯂꯥꯛꯑꯒ ꯍꯔꯥꯎꯃꯤꯟꯅꯍꯧꯔꯁꯦ ꯑꯩꯈꯣꯏ ꯀꯨꯏꯔꯦ ꯏꯗ ꯌꯥꯎꯅꯗ꯭ꯔꯤꯁꯤ ꯑꯩꯈꯣꯏ ꯐꯪꯅꯍꯧꯗ꯭ꯔꯤ ꯎꯝ ꯑꯣ ꯐꯔꯦ ꯑꯗꯨꯗꯤ ꯌꯥꯝ ꯅꯨꯡꯉꯥꯏꯔꯦ ꯑꯗꯨ ꯍꯟꯗꯛꯇꯤ ꯑꯂꯥꯍꯅ ꯆꯥꯟꯕꯤꯔꯕꯗꯤ ꯑꯩꯈꯣꯏꯅ ꯄꯨꯟꯅ ꯆꯥꯛ ꯏꯁꯤꯡ ꯍꯔꯥꯎꯅ ꯆꯥꯃꯤꯟꯅꯔꯁꯤ ꯍꯣꯏ ꯐꯔꯦ ꯊꯝꯖꯔꯒꯦ